ꯑꯩꯅ ꯅꯍꯥꯟ ꯊꯥꯡ ꯁꯣꯔꯤ ꯑꯃ ꯂꯧꯕꯗꯣ ꯁꯤꯖꯤꯟꯅꯕꯗꯁꯨ ꯌꯥꯝ ꯅꯨꯡꯉꯥꯏꯌꯦ ꯑꯗꯨꯒ ꯃꯈꯣꯛꯁꯨ ꯑꯗꯨꯝ ꯄꯥꯏꯐꯝꯗꯨꯁꯨ ꯅꯨꯡꯉꯥꯏꯌꯦ ꯊꯥꯡ ꯁꯣꯔꯤꯗꯨꯁꯨ ꯌꯥꯝ ꯊꯧꯕ ꯑꯣꯏꯌꯦ ꯑꯗꯨꯅ ꯃꯌꯥꯝꯅ ꯁꯤꯒꯤ ꯄꯣꯠꯁꯦ ꯑꯗꯨꯝ ꯁꯤꯖꯤꯟꯅꯕꯗ ꯌꯥꯏ ꯃꯊꯪ ꯄꯥꯝꯕꯤꯕ ꯌꯥꯎꯒꯁꯨ ꯁꯤꯒꯤ ꯄ꯭ꯔꯗꯛꯁꯦ ꯑꯩꯅ ꯂꯩꯖꯔꯨꯕ ꯄ꯭ꯔꯗꯛꯁꯦ ꯑꯗꯨꯝ ꯁꯤꯖꯤꯟꯅꯕꯤꯌꯨ